ꯑꯩꯅ ꯄꯥꯝꯖꯕꯗ ꯍꯥꯏꯔꯗꯤ ꯑꯣꯝ ꯁꯥꯟꯇꯤ ꯑꯣꯝꯗ ꯗꯤꯄꯤꯀꯥꯅ ꯁꯦꯠꯈꯤꯕ ꯗ꯭ꯔꯦꯁ ꯃꯥꯅ ꯑꯍꯥꯟꯕꯒꯤꯗ ꯁꯥꯈꯤꯕꯒꯤꯗ ꯃꯥꯅ ꯁꯦꯠꯈꯤꯕ ꯗ꯭ꯔꯦꯁꯁꯤꯡ ꯑꯗꯨ ꯑꯩ ꯌꯥꯝ ꯄꯥꯝꯃꯤ ꯑꯁꯤꯗꯁꯨ ꯑꯩ ꯑꯗꯨꯝ ꯑꯗꯨꯝꯕꯁꯦ ꯃꯥꯅ ꯍꯥꯞꯄꯒꯨꯝꯅ ꯍꯥꯞꯆꯟꯅꯤꯡꯕꯅꯦ ꯑꯗꯨꯕꯨ ꯑꯣꯟꯂꯥꯏꯟꯁꯨ ꯑꯣꯟꯂꯥꯏꯟꯗꯁꯨ ꯐꯪꯗꯦ ꯑꯗꯁꯨꯝ

ꯇꯨꯁꯟꯒꯦ ꯍꯥꯏꯔꯕꯁꯨ ꯂꯣꯏꯅꯃꯛꯇꯤ ꯁꯤꯁꯦ ꯇꯨꯕ ꯍꯩꯕ ꯃꯤꯗꯤ ꯂꯩꯇꯕꯅꯤꯅ ꯑꯗꯨꯃꯥꯏꯅ ꯇꯨꯕꯁꯨ ꯐꯪꯗꯦ ꯑꯗꯨꯒ ꯗꯨꯀꯥꯟ ꯃꯌꯥꯝꯗꯁꯨ ꯊꯤꯕꯅꯤ ꯃꯣꯜꯗꯁꯨ ꯊꯤꯕꯅꯤ ꯑꯗꯨꯕꯨ ꯐꯪꯗꯦ ꯌꯥꯝ ꯀꯩꯅꯣ ꯂꯤꯃꯤꯇꯦꯠ ꯑꯣꯏꯔꯝꯕꯁꯨ ꯌꯥꯏ ꯑꯗꯨꯅ ꯍꯥꯞꯅꯤꯡꯂꯕꯁꯨ ꯃꯥ ꯑꯗꯨꯃꯥꯏꯅ ꯐꯤꯖꯣꯜꯁꯦ ꯁꯦꯠꯅꯤꯡꯂꯕꯁꯨ ꯁꯦꯠꯄ ꯐꯪꯗꯦ ꯑꯗꯨꯒꯤꯗꯃꯛꯇꯗꯤ ꯅꯨꯡꯉꯥꯏꯖꯗꯦ ꯑꯗꯨꯕꯨ ꯃꯥꯒꯤ ꯑꯗꯨꯒꯤ ꯐꯤꯜꯝꯗꯨꯗ ꯑꯗꯨꯝ ꯌꯦꯡꯂꯒ ꯃꯥꯒꯤ ꯑꯗꯨꯝ ꯗ꯭ꯔꯦꯁꯇꯨꯒ ꯃꯥꯒꯤ ꯑꯦꯛꯇꯤꯡꯗꯨꯒ ꯌꯥꯝ ꯆꯨꯅꯕꯁꯦ ꯌꯦꯡꯕ ꯐꯪꯕꯗ ꯌꯥꯝ ꯅꯨꯡꯉꯥꯏꯖꯩ ꯑꯩꯅ ꯑꯗꯨꯝ ꯍꯖꯤꯛꯁꯨ ꯑꯗꯨꯝ ꯇ꯭ꯔꯥꯏ ꯇꯧꯔꯤꯕꯅꯤ ꯑꯣꯟꯂꯥꯏꯟꯂꯣꯝꯗꯁꯨ ꯂꯩꯒꯗ꯭ꯔ ꯍꯥꯏꯅ ꯍꯧꯖꯤꯛꯇꯤ ꯑꯗꯨꯝ ꯏꯅꯧ ꯅꯧꯕ ꯑꯗꯨꯝ ꯃꯌꯥꯝ ꯊꯣꯛꯈ꯭ꯔꯦ ꯑꯗꯨ ꯑꯅꯧꯕ ꯊꯣꯛꯂꯕꯁꯨ ꯑꯗꯨꯝ ꯑꯗꯨꯅ ꯑꯩꯒꯤ ꯈ꯭ꯋꯥꯏꯗꯒꯤ ꯈꯣꯏꯗꯥꯖꯕ ꯔꯣꯜ ꯑꯃꯁꯨ ꯑꯩꯅ ꯌꯥꯝ ꯄꯥꯝꯖꯕ ꯗ꯭ꯔꯦꯁꯁꯨ ꯑꯣꯏ ꯍꯥꯏꯅ ꯍꯥꯏꯅꯤꯡꯏ